ꯎꯝ ꯍꯂꯣ ꯑꯩ ꯑꯩꯁꯤ ꯇꯨꯔꯤꯁꯅꯦꯕ ꯂꯝ ꯀꯣꯏꯕ ꯂꯥꯛꯄꯅꯦꯕꯀꯣ ꯑꯗꯨ ꯑꯩꯁꯦ ꯃꯣꯔꯦꯗꯒꯤ ꯆꯠꯅꯤꯡꯕꯗꯨ ꯌꯥꯒꯗ꯭ꯔꯣ ꯍꯣꯏ ꯑꯗꯨ ꯍꯣꯏ ꯕꯁꯇ ꯑꯦ ꯁꯤ ꯌꯥꯎꯕ ꯈꯔ ꯅꯨꯡꯉꯥꯏꯗꯧꯕ ꯑꯩꯈꯣꯏ ꯃꯤꯁꯨ ꯈꯔ ꯌꯥꯝ ꯌꯥꯝꯃꯦꯕ ꯑꯗꯨꯒ ꯄꯣꯠꯁꯨ ꯌꯥꯝ ꯂꯩꯒꯗꯧꯕꯅꯤ ꯄꯣꯠꯁꯨ ꯂꯩꯅꯉꯥꯏ ꯒꯥꯔꯤ ꯑꯆꯧꯕ ꯑꯃ ꯄꯣꯠ ꯍꯣꯟꯕ ꯌꯥꯕ ꯒꯥꯔꯤ ꯄꯥꯝꯕ ꯂꯩꯒꯗ꯭ꯔꯣ ꯍꯣꯏ ꯃꯤ ꯃꯤ ꯌꯥꯡꯈꯩꯕꯨꯗꯤ ꯍꯧꯖꯤꯛ ꯃꯤ ꯀꯨꯟꯒꯨꯝꯕ ꯑꯣꯏꯔꯅꯤ ꯑꯗꯨ ꯄꯣꯠꯀꯨꯝꯕ ꯌꯥꯝ ꯄꯨꯅꯉꯥꯏ ꯑꯣꯏꯕꯅꯤꯅ ꯒꯥꯔꯤ ꯑꯆꯧꯕ ꯄꯥꯝꯕ ꯑꯣ ꯑꯗꯨ ꯃꯣꯏ ꯆꯠꯄꯁꯤꯗꯨ ꯊꯥꯎꯒꯨꯝꯕ ꯍꯥꯟꯕꯗꯤ ꯀꯃꯥꯏꯅ ꯇꯧꯕ ꯗ꯭ꯔꯥꯏꯚꯔꯅ ꯑꯗꯨꯝ ꯍꯥꯟꯒꯦꯔꯥ ꯅꯠꯇ꯭ꯔꯒ ꯄꯦꯁꯦꯟꯖꯔ ꯈꯣꯏꯅ ꯄꯩꯁꯥ ꯈꯥꯏꯗꯣꯛꯅꯔꯒ ꯍꯥꯟꯒꯦꯔꯥ ꯑꯣ ꯑꯣ ꯑꯗꯨꯗꯤ ꯌꯥꯝ ꯐꯔꯦ ꯑꯗꯨꯒ ꯚꯔꯥ ꯚꯔꯥꯗꯤ ꯀꯌꯥꯔꯣ ꯑꯥ ꯑꯩꯈꯣꯏꯁꯤ ꯅꯨꯃꯤꯠ ꯅꯨꯃꯤꯠ ꯑꯅꯤ ꯅꯨꯃꯤꯠ ꯑꯅꯤꯅꯦꯕ ꯅꯨꯃꯤꯠ ꯑꯅꯤ ꯂꯦꯛꯀꯗꯕꯅꯤ ꯑꯗꯨ ꯅꯣꯡꯃ ꯅꯣꯡꯃꯒꯤ ꯀꯌꯥ ꯀꯌꯥ ꯇꯧꯒꯦꯔꯥꯀꯣ ꯑꯣ ꯅꯣꯡꯃ ꯅꯣꯡꯃꯒꯤꯀꯣ ꯌꯥꯝ ꯐꯔꯦ ꯑꯩ ꯍꯣꯔꯦꯟ ꯑꯗꯨꯝ ꯐꯥꯎꯅꯔꯁꯤꯀꯣ ꯎꯝ ꯍꯣꯏ ꯑꯣ ꯎꯝ ꯍꯣꯏ ꯍꯣꯏ ꯍꯣꯏ ꯍꯌꯦꯡ ꯐꯥꯎꯅꯔꯁꯦ ꯎꯝ ꯊꯝꯃꯦ